ꯍꯩꯀꯣꯜ ꯂꯩꯀꯣꯜ ꯁꯦꯝ ꯁꯥꯕꯒꯤ ꯊꯕꯛ ꯇꯧꯔꯤꯕ ꯃꯤꯁꯤꯡ ꯃꯁꯤꯗꯤ ꯍꯛꯆꯥꯡꯁꯨ ꯐꯍꯜꯂꯤ ꯑꯃꯁꯨꯡ ꯑꯅꯥ ꯑꯌꯦꯛꯁꯨ ꯌꯥꯎꯍꯟꯗꯦ ꯃꯔꯝꯗꯤ ꯃꯤ ꯍꯥꯏꯕꯁꯤ ꯃꯅꯥ ꯃꯁꯤꯡ ꯍꯩꯀꯣꯜ ꯂꯩꯀꯣꯜꯒꯤ ꯃꯅꯥꯛꯇ ꯆꯪꯉꯗꯤ ꯃꯁꯥ ꯃꯎꯁꯨ ꯐꯍꯜꯂꯤ ꯑꯃꯁꯨꯡ ꯌꯨꯝꯗ ꯐꯝꯖꯜꯂꯒ ꯂꯩꯗꯣꯏ ꯁꯔꯨꯛꯄꯨꯗꯤ ꯍꯩꯀꯣꯜ ꯂꯩꯀꯣꯜ ꯃꯅꯥꯛꯀꯤ ꯃꯈꯣꯡꯗ ꯁꯦꯡꯗꯣꯛꯄꯤꯗꯨꯅ ꯋꯥꯈꯟ ꯑꯗꯨ ꯑꯁꯪ ꯑꯃꯥꯟ ꯑꯗꯨ ꯌꯦꯡꯉꯒ ꯋꯥꯈꯟ ꯑꯗꯨ ꯄꯣꯊꯥꯍꯜꯂꯤ ꯑꯃꯁꯨꯡ ꯑꯐꯕ ꯋꯥꯈꯜ ꯑꯣꯏꯍꯜꯂꯤ ꯃꯔꯝ ꯑꯗꯨꯅ ꯌꯨꯝꯗ ꯐꯝꯖꯤꯟꯗꯅ ꯇꯨꯝꯁꯤꯟꯗꯅ ꯂꯩꯕꯒꯤ ꯃꯍꯨꯠꯇ ꯍꯩꯀꯣꯜ ꯂꯩꯀꯣꯜꯒꯤ ꯃꯈꯣꯡꯗ ꯁꯦꯝꯕꯤ ꯁꯥꯕꯤꯗꯨꯅ ꯏꯁꯤꯡ ꯆꯥꯏꯕꯤꯗꯅ ꯅꯥꯄꯤ ꯁꯤꯡꯕꯤ ꯐꯥꯟꯗꯣꯛꯄꯤꯗꯨꯅ ꯃꯁꯥ ꯅꯥꯟꯅ ꯂꯨꯅ ꯊꯝꯕꯤꯔꯗꯤ ꯋꯥꯈꯜ ꯑꯗꯨ ꯅꯨꯡꯉꯥꯏꯖꯩ ꯑꯃꯁꯨꯡ ꯑꯔꯥꯛꯄ ꯃꯤꯁꯤꯡꯅ ꯌꯦꯡꯕꯗꯁꯨ ꯌꯥꯝꯅ ꯐꯖꯩ ꯃꯔꯝ ꯑꯗꯨꯅ ꯑꯩꯈꯣꯏꯅ ꯍꯩꯀꯣꯜ ꯂꯩꯀꯣꯜ ꯑꯁꯤ ꯌꯥꯔꯒꯗꯤ ꯊꯝꯅꯕ ꯃꯤꯑꯣꯏꯕꯁꯤꯡꯅ ꯗꯔꯀꯥꯔ ꯑꯣꯏ ꯂꯣꯏꯁꯤꯟꯖꯔꯒꯦ